ꯑꯩꯗꯤ ꯑꯅꯝꯕ ꯃꯇꯝꯗ ꯆꯥꯛ ꯊꯣꯡꯕꯗ ꯌꯥꯝ ꯁꯣꯏꯗꯅꯕ ꯌꯥꯝ ꯍꯣꯠꯅꯖꯩ ꯑꯗꯨꯅ ꯁꯣꯏꯁꯨ ꯁꯣꯏꯒꯟꯗꯦ ꯑꯗꯨꯕꯨ ꯑꯩꯅ ꯍꯦꯛ ꯍꯦꯛ ꯁꯣꯏꯕ ꯍꯥꯏꯔꯒꯗꯤ ꯆꯥꯛ ꯌꯥꯏꯕ ꯃꯇꯝꯗ ꯈꯤꯇꯪ ꯀꯥꯊꯣꯛꯈꯤꯕꯒꯨꯝꯕ ꯑꯗꯨꯗꯤ ꯃꯔꯛ ꯃꯔꯛꯇ ꯌꯥꯎꯋꯦ ꯑꯗꯨꯕꯨ ꯑꯩꯅ ꯇꯥꯏꯃꯤꯡ ꯃꯥꯒꯤ ꯆꯥꯛ ꯌꯥꯏꯕꯒꯤ ꯃꯤꯅꯠꯁꯀꯨꯝꯕꯗꯣ ꯁꯦꯟꯅꯔꯒ ꯁꯨꯝꯃꯨꯛ ꯁꯨꯝꯃꯨꯛ ꯃꯇꯝꯁꯦ ꯃꯤꯅꯠ ꯁꯨꯝꯃꯨꯛ ꯌꯥꯏꯔꯒꯗꯤ ꯀꯥꯗꯦ ꯍꯥꯏꯕꯗꯣ ꯑꯗꯨꯝꯃ ꯁꯦꯝꯗꯣꯛꯑꯒ ꯑꯩ ꯀꯥꯗꯅꯕ ꯍꯣꯠꯅꯔꯅꯤ